ꯁꯤꯁꯦ ꯂꯤꯛꯂꯥ ꯀꯝꯄꯅꯤꯒꯤ ꯀꯩꯅꯣ ꯑꯣꯏꯕꯤꯔꯕ꯭ꯔꯥ ꯑꯩꯒꯤ ꯑꯉꯥꯡꯒꯤ ꯄꯣꯠ ꯑꯝꯇ ꯆꯦꯟꯖꯒꯦ ꯇꯧꯕꯅꯦ ꯍꯥꯏꯗꯤ ꯏꯁꯤꯡ ꯏꯁꯤꯡ ꯈꯔ ꯄꯥꯝꯃꯦꯕ ꯑꯉꯥꯡꯒꯤ ꯑꯉꯥꯡꯒꯤ ꯍꯟꯗꯛꯀꯤ ꯖꯩꯒ ꯑꯃ ꯇꯧꯗꯧꯕ ꯂꯩꯌꯦ ꯑꯗꯨꯗꯨꯒꯤ ꯏꯁꯤꯡ ꯈꯔ ꯂꯧꯒꯦ ꯇꯧꯕꯅꯤ ꯑꯗꯨ ꯍꯣꯔꯦꯟ ꯐꯣꯟ ꯅꯝꯕꯔ ꯑꯃ ꯄꯤꯖꯔꯛꯀꯦ ꯑꯗꯨꯒ ꯍꯌꯦꯡ ꯑꯗꯨꯝ ꯁꯣꯝꯗ ꯂꯥꯛꯄꯤꯕ ꯌꯥꯗꯣꯏ ꯅꯠꯇ꯭ꯔꯥ ꯍꯥꯏꯗꯤ ꯊꯤꯟꯕꯤꯔꯛꯄ ꯌꯥꯗꯣꯏꯔꯥꯕ ꯌꯥꯔꯒꯗꯤ ꯑꯩ ꯑꯦꯗ꯭ꯔꯦꯁ ꯄꯤꯖꯔꯛꯀꯦ ꯍꯥꯏꯗꯤ ꯑꯩꯅ ꯂꯩꯔꯤꯕ ꯑꯩꯈꯣꯏꯁꯤꯅ ꯇꯣꯞ ꯃꯈꯥ ꯂꯩꯀꯥꯏ ꯑꯣꯏꯗꯣꯏꯅꯦꯕ

ꯂꯩꯔꯛ ꯃꯆꯤꯟꯗ ꯇꯥꯋꯔ ꯑꯃ ꯌꯨꯡꯕꯅꯤ ꯖꯤꯑꯣ ꯇꯥꯋꯥꯔꯗꯣ ꯖꯤꯑꯣ ꯇꯥꯋꯔ ꯃꯈꯣꯡꯗ ꯑꯗꯨꯝ ꯂꯦꯞꯄꯒ ꯑꯗꯨꯝ ꯐꯣꯟ ꯇꯧꯕꯤꯔꯛꯑꯁꯨ ꯌꯥꯅꯤꯕ ꯏꯁꯤꯡꯗꯨ ꯂꯤꯇꯔ ꯍꯥꯞ ꯕꯣꯇꯜꯗꯣ ꯗ꯭ꯔꯖꯟ ꯑꯅꯤꯃꯨꯛ ꯄꯥꯝꯃꯦ ꯑꯗꯨ ꯂꯧꯕ ꯌꯥꯔꯒꯗꯤ ꯍꯌꯦꯡꯗꯣ ꯑꯝꯇ ꯊꯤꯟꯕꯤꯔꯛꯑꯣ ꯍꯥꯏꯒꯦꯅ ꯇꯧꯖꯔꯛꯄꯅꯦꯕ ꯌꯥꯅꯤꯕ ꯍꯣꯏ ꯌꯥꯗꯣꯏ ꯑꯣꯏ ꯇꯥꯔꯗꯤ ꯑꯩ ꯍꯣꯔꯦꯟ ꯑꯉꯥꯡꯗꯨꯒꯤ ꯐꯣꯟ ꯅꯝꯕꯔ ꯂꯧꯔꯒ ꯄꯤꯖꯔꯛꯂꯒꯦ ꯑꯗꯨꯒ ꯐꯣꯟ ꯇꯧꯖꯔꯛꯀꯦ ꯑꯗꯨꯒ ꯑꯗꯨꯝ ꯊꯤꯟꯕꯤꯔꯛꯄ ꯌꯥꯗꯣꯏ ꯅꯠꯇ꯭ꯔꯣ ꯍꯣꯏ ꯍꯣꯏ ꯑꯗꯨꯗꯤ ꯑꯩꯅ ꯉꯁꯥꯏ ꯍꯥꯏꯒꯤꯕ ꯑꯦꯗ꯭ꯔꯦꯁꯇꯣ ꯑꯗꯨꯗ ꯑꯣꯏꯅ ꯂꯥꯛꯄꯤꯔꯣ ꯇꯣꯞ ꯃꯈꯥ ꯂꯩꯀꯥꯏ ꯗꯤ ꯁꯤ ꯔꯣꯠ ꯍꯥꯏꯁꯤꯗ ꯑꯗꯨꯝ ꯃꯈꯥꯔꯣꯝꯗ ꯂꯩꯔꯛ ꯇꯨꯔꯦꯟ ꯃꯄꯥꯟꯗ ꯊꯧꯔꯛꯀꯗꯧꯅꯤꯀꯣ ꯊꯧꯔꯛꯄꯗꯤ ꯑꯗꯨꯒ ꯂꯩꯔꯛ ꯑꯃ ꯂꯩꯕꯅꯤ ꯂꯩꯔꯛꯇꯨ ꯃꯆꯤꯟꯗ ꯖꯤꯑꯣ ꯇꯥꯋꯔ ꯑꯃ ꯌꯨꯡꯕꯅꯤ ꯖꯤꯑꯣ ꯇꯥꯋꯔꯗꯨꯒꯤ ꯃꯈꯣꯡꯗ ꯑꯗꯨꯝ ꯐꯣꯟ ꯂꯩꯔꯒ ꯑꯗꯨꯝ ꯐꯣꯟ ꯇꯧꯕꯤꯔꯛꯄ ꯌꯥꯅꯤ ꯑꯩ ꯊꯣꯛꯆꯔꯛꯀꯦꯕ ꯑꯗꯨꯃꯥꯏꯅ ꯇꯧꯔꯒ ꯂꯧꯅꯔꯁꯤ ꯍꯣꯏ ꯍꯣꯏ ꯊꯝꯃꯦ ꯊꯝꯃꯦ